ꯕꯤꯅꯥꯅꯤ ꯀꯩꯗꯧꯔꯝ ꯑꯗꯣ ꯀꯩꯅꯣ ꯇꯧꯗꯦ ꯁ꯭ꯀꯨꯜꯗꯤ ꯀꯃꯥꯏꯅ ꯇꯧꯔꯤꯕ ꯑꯣ ꯑꯗꯨ ꯑꯩꯁꯨ ꯆꯠꯀꯦ ꯈꯜꯂꯦꯕ ꯑꯩꯁꯨ ꯈꯟꯕ ꯀꯛꯆꯤꯡꯗ ꯑꯣꯏꯅ ꯆꯧꯁꯦ ꯑꯗꯣ ꯆꯠꯊꯣꯛ ꯎꯝ ꯎꯝ ꯎꯝ

ꯍꯣꯏ ꯑꯗꯣ ꯑꯩꯅ ꯍꯪꯅꯤꯡꯕꯗꯤꯀꯣ ꯍꯥꯟꯅ ꯑꯩꯈꯣꯏ ꯆꯪꯈꯤꯕ ꯃꯤ ꯂꯩꯗꯅ ꯅꯪꯒꯤ ꯁꯥꯏꯠꯇꯁꯨ ꯂꯩꯕ꯭ꯔꯥ ꯍꯥꯏꯗꯤ ꯍꯥꯏꯗꯤ ꯑꯣꯖꯥ ꯑꯃꯒꯤ ꯇꯤꯆꯤꯡ ꯏꯁꯇꯥꯏꯜꯗꯣ ꯀꯔꯝꯕꯅ ꯈꯔ ꯅꯨꯡꯉꯥꯏꯕ ꯑꯗꯒꯤ ꯂꯩꯐꯝ ꯆꯥꯐꯝ ꯍꯥꯏꯗꯤ ꯍꯣꯏ ꯀꯩꯅꯣꯕꯨꯗꯤ ꯏꯁꯤꯡ ꯃꯥꯏꯁꯤꯡꯕꯨꯗꯤ ꯃꯐꯝ ꯈꯨꯗꯤꯡꯃꯛꯇ ꯏꯁꯇꯨꯗꯦꯟ ꯂꯩꯕꯅꯤꯅ ꯌꯥꯠꯂꯝꯃꯣꯏꯑꯕꯀꯣ ꯑꯗꯨꯑꯣꯏꯁꯨ ꯑꯩꯈꯣꯏ ꯁꯔꯥꯎꯟꯗꯤꯡꯗꯨ ꯈꯤꯇꯪ ꯅꯨꯡꯉꯥꯏꯕ ꯑꯗꯩ ꯂꯝꯗꯥꯡ ꯆꯥꯕ ꯑꯃ ꯀꯩꯅꯣ ꯇꯧꯁꯤꯅꯦ

ꯑꯗꯣ ꯈꯜꯂꯁꯦꯕꯀꯣ ꯑꯗꯣ ꯑꯩꯅ ꯍꯪꯅꯤꯡꯕ ꯑꯃꯒ ꯂꯩꯔꯤꯑꯕ ꯍꯥꯏꯗꯤ ꯍꯥꯟꯅꯗꯤ ꯍꯥꯏꯗꯤ ꯂꯝ ꯑꯃꯗꯩ ꯂꯝ ꯑꯃꯗꯩ ꯑꯃ ꯑꯃ ꯁ꯭ꯀꯨꯜꯗ ꯑꯗꯨꯝ ꯆꯪ ꯌꯥꯏ ꯌꯥꯏꯗꯅꯀꯣ ꯑꯗꯣ ꯍꯟꯗꯛꯁꯤ ꯑꯩꯈꯣꯏ ꯍꯥꯏꯗꯤ ꯀꯛꯆꯤꯡ ꯗꯤꯁꯇ꯭ꯔꯤꯛꯀꯤꯅ ꯀꯛꯆꯤꯡ ꯗꯤꯁꯇ꯭ꯔꯤꯛꯇ ꯆꯪꯉꯤꯕ꯭ꯔꯥ ꯑꯗꯒꯤ ꯍꯥꯏꯗꯤ ꯆꯥꯟꯗꯦꯜ ꯗꯤꯁꯇ꯭ꯔꯤꯛ ꯆꯤꯡꯕ ꯃꯩꯅ ꯆꯥꯟꯗꯦꯜꯗ ꯆꯪꯉꯤꯕ꯭ꯔꯥ ꯍꯥꯏꯗꯤ ꯑꯇꯣꯞꯄ ꯁꯥꯏꯠꯇ ꯁꯨꯝ ꯀꯩꯅꯣ ꯂꯥꯝꯖꯤꯟꯕ ꯌꯥꯕ꯭ꯔꯥ ꯌꯥꯗ ꯑꯗꯨꯗꯤ ꯈꯪꯗꯦꯅꯦ ꯑꯩꯗꯤ

ꯍꯣꯏ ꯑꯗꯨꯅ ꯍꯥꯏꯗꯤ ꯇꯧꯔꯨꯔꯒ ꯌꯥꯗꯦ ꯍꯥꯏꯔꯗꯤ ꯍꯌꯦꯡ ꯅꯤꯡꯍꯟꯅꯅꯤꯗꯅ ꯀꯥꯟꯅꯗꯦꯗꯅꯀꯣ ꯑꯗꯨꯅ ꯁꯨꯡꯁꯣꯏ ꯁꯣꯏꯗꯕꯤꯗ ꯀꯛꯆꯤꯡꯒꯤꯁꯤ ꯑꯁꯤ ꯑꯣꯏ ꯆꯠ ꯑꯗꯨ ꯐꯣꯝ ꯅꯨꯡꯅ ꯀꯔꯝꯀꯥꯟ ꯊꯥꯔꯤꯃꯣ ꯑꯗꯨ ꯅꯪ ꯄꯥꯎ ꯂꯧꯐꯝ ꯈꯣꯠꯄꯝ ꯂꯩꯔꯒꯗꯤ ꯑꯝꯇ ꯂꯧꯔꯛꯎꯅꯦ

ꯎꯝ ꯎꯝ ꯑꯗꯣ ꯀꯔꯤ ꯅꯨꯃꯤꯠꯇ ꯆꯠꯁꯤ ꯍꯥꯏꯅꯣ ꯎꯝ ꯆꯠꯂꯨꯔꯁꯤ ꯆꯠꯂꯨꯔꯁꯤ ꯑꯗꯨꯒꯅꯦ ꯍꯪꯗꯣꯛꯑꯁꯦ ꯑꯗꯨꯒꯅꯦ ꯃꯣꯏ ꯀꯔꯤ ꯀꯔꯤ ꯆꯪꯗꯧꯕ ꯈꯣꯠꯇꯧꯕ ꯃꯈꯩꯗꯣ ꯑꯗꯣ ꯄꯨꯂꯞ ꯃꯔꯣꯜ ꯁꯨꯅ ꯍꯪꯗꯣꯛꯂꯛꯑꯁꯦ ꯍꯣ ꯑꯗꯨ ꯐꯔꯦ ꯐꯔꯦ ꯑꯩ ꯊꯝꯃꯒꯦ ꯍꯪꯆꯤꯠꯇꯨ ꯁꯣꯏꯗꯅ ꯆꯠꯂꯁꯤꯀꯣ